ꯍꯜꯂꯣ ꯑꯣ ꯀꯅꯥ ꯑꯣꯏꯕꯤꯔꯒꯦ ꯍꯪꯉꯣ ꯍꯪꯉꯣ

ꯍꯣꯏ ꯍꯣꯏ ꯑꯧ ꯑꯧ ꯑꯧ ꯐꯪꯒꯅꯤ ꯐꯪꯒꯅꯤ ꯅꯣꯏ ꯑꯥ ꯕ꯭ꯂꯦꯡꯀꯦꯠꯇꯨꯗꯤ ꯃꯌꯥꯝ ꯂꯩꯌꯦ ꯍꯥꯏꯗꯤ ꯑꯣꯐꯔꯁꯨ ꯌꯥꯝ ꯊꯥꯗꯣꯛꯑꯦꯕ ꯖꯧꯖꯤꯛꯇꯤ ꯋꯤꯟꯇꯔꯁꯨ ꯌꯧꯔꯛꯂꯕꯅꯤꯅ ꯕ꯭ꯂꯦꯡꯀꯦꯠ ꯄꯨꯗꯤ ꯃꯈꯜ ꯃꯈꯜ ꯌꯧꯔꯛꯑꯦ ꯑꯗꯨꯒ ꯑꯉꯥꯡꯒꯤ ꯐꯤꯔꯣꯟ ꯑꯔꯨꯝꯕꯒꯩ ꯌꯥꯝ ꯂꯩꯔꯦ ꯂꯥꯛꯑꯣ ꯂꯥꯛꯑꯣ ꯍꯥꯏꯗꯤ ꯑꯩꯈꯣꯏꯗꯤ ꯄꯨꯡꯁꯦ ꯑꯉꯟꯕꯗ ꯍꯥꯏꯗꯤ ꯄꯨꯡ ꯇꯔꯨꯀꯇꯩ ꯍꯥꯡꯕ ꯍꯧꯋꯦ ꯑꯗꯨꯗ ꯅꯪꯅ ꯂꯥꯛꯄ ꯌꯧꯔꯛꯄ ꯃꯇꯝꯗ ꯍꯥꯏꯗꯤ ꯅꯪꯅ ꯂꯥꯛꯅꯤꯡꯕ ꯌꯧꯔꯛꯄ ꯃꯇꯝꯗ ꯌꯧꯔꯛꯑꯣ ꯑꯗꯨꯒ ꯐꯣꯟ ꯇꯧꯔꯛꯑꯣ ꯑꯗꯨꯒ ꯅꯪ ꯌꯧꯔꯛ ꯀꯥꯟꯗ ꯑꯗꯨꯝ ꯊꯦꯡꯅꯔꯒ ꯋꯥꯔꯤ ꯋꯥꯇꯥꯏꯗꯨ ꯁꯥꯟꯅꯔꯁꯦ ꯍꯣꯏ ꯍꯣꯏ ꯊꯝꯕꯤꯎ ꯊꯝꯕꯤꯎ